ꯑꯩꯈꯣꯏꯒꯤ ꯔꯥꯖ꯭ꯌꯗ ꯃꯔꯨꯑꯣꯏꯅ ꯂꯥꯏꯅꯤꯡꯒ ꯃꯔꯤ ꯂꯩꯅꯅ ꯄꯥꯡꯊꯣꯛꯄ ꯀꯨꯝꯍꯩ ꯍꯥꯏꯔꯒꯗꯤ ꯎꯃꯪ ꯂꯥꯏ ꯍꯔꯥꯎꯕ ꯏꯃꯣꯏꯅꯨ ꯆꯩꯔꯥꯎꯕ ꯗꯤꯋꯥꯂꯤ ꯏꯗ ꯈ꯭ꯔꯤꯁꯃꯥꯁ ꯑꯁꯤꯅꯆꯤꯡꯕ ꯈꯔ ꯑꯁꯤꯅꯤ ꯃꯁꯤꯒꯤ ꯃꯇꯥꯡꯗ ꯎꯃꯪ ꯂꯥꯏ ꯍꯔꯥꯎꯕ ꯍꯥꯏꯔꯒꯗꯤ ꯑꯩꯈꯣꯏꯒꯤ ꯂꯝ ꯑꯗꯨꯗ ꯂꯩꯔꯤꯕ ꯏꯕꯨꯙꯧ ꯏꯕꯦꯟꯊꯧꯕꯨ ꯆꯍꯤꯒꯤ ꯑꯣꯏꯅ ꯃꯍꯥꯛꯅ ꯁꯦꯠꯀꯗꯕ ꯃꯐꯤ ꯃꯔꯣꯜ ꯍꯣꯡꯗꯣꯛꯄꯤꯗꯨꯅ ꯃꯐꯝ ꯑꯗꯨꯗ ꯂꯩꯔꯤꯕ ꯃꯤꯌꯥꯝ ꯄꯨꯝꯕꯅ ꯃꯍꯥꯛꯀꯤ ꯉꯝꯖ ꯉꯝꯖꯕ ꯍꯩ ꯂꯩ ꯆꯦꯡ ꯀꯌꯥ ꯍꯩꯗꯨꯅ ꯑꯃꯗꯤ ꯀꯠꯇꯨꯅ ꯃꯉꯣꯟꯗ ꯆꯍꯤ ꯑꯗꯨꯗ ꯊꯣꯛꯀꯗꯕ ꯑꯋꯥꯕ ꯇꯥꯕ ꯀꯌꯥ ꯑꯗꯨꯗꯒꯤ ꯀꯟꯕꯤꯌꯨ ꯍꯥꯏꯗꯨꯅ ꯆꯍꯤ ꯈꯨꯗꯤꯡꯒꯤ ꯄꯥꯡꯊꯣꯛꯄ ꯀꯨꯝꯍꯩ ꯑꯃꯅꯤ ꯑꯁꯤꯇꯁꯨ ꯅꯠꯇꯅ ꯆꯩꯔꯥꯎꯕ ꯍꯥꯏꯕꯁꯦ ꯑꯩꯈꯣꯏ ꯃꯅꯤꯄꯨꯔꯒꯤ ꯑꯣꯏꯅ ꯁꯖꯤꯕꯨꯒꯤ ꯅꯣꯡꯃ ꯄꯥꯟꯕ ꯅꯨꯃꯤꯠꯇ ꯆꯍꯤ ꯈꯨꯗꯤꯡꯒꯤ ꯄꯥꯡꯊꯣꯛꯄ ꯀꯨꯝꯍꯩꯅꯤ ꯃꯁꯤꯗ ꯏꯃꯨꯡ ꯑꯗꯨꯗ ꯂꯩꯖꯕ ꯃꯅꯥ ꯃꯁꯤꯡ ꯍꯩ ꯂꯩ ꯃꯌꯥꯝ ꯑꯃ ꯏꯃꯨꯡꯒꯤ ꯂꯥꯏꯅꯤꯡꯊꯧꯗ ꯀꯠꯇꯨꯅ ꯃꯗꯨꯗꯒꯤ ꯀꯠꯂꯤꯕ ꯄꯣꯠꯁꯛꯁꯤꯡ ꯑꯗꯣ ꯑꯃꯨꯛ ꯊꯣꯡ ꯊꯥꯛꯇꯨꯅ ꯑꯩꯈꯣꯏꯅ ꯊꯣꯡꯒꯥꯟꯗ ꯊꯥꯗꯣꯛꯇꯨꯅ ꯂꯥꯏꯌꯥꯝꯁꯤꯡꯗ ꯀꯠꯊꯣꯛꯇꯨꯅ ꯆꯍꯤ ꯑꯗꯨꯗ ꯊꯣꯛꯀꯗꯕ ꯑꯐꯕ ꯐꯠꯇ ꯃꯌꯥꯝꯕꯨ ꯉꯥꯛꯊꯣꯛꯄꯤꯌꯨ ꯍꯥꯏꯗꯨꯅ ꯈꯨꯔꯨꯝꯖꯕ ꯑꯗꯨꯒꯨꯝꯕ ꯀꯨꯝꯍꯩ ꯑꯃꯅꯤ ꯗꯤꯋꯥꯂꯤ ꯍꯥꯏꯕꯁꯤꯁꯨ ꯃꯔꯨꯑꯣꯏꯅ ꯑꯩꯈꯣꯏꯒꯤ ꯂꯝ ꯑꯁꯤꯗ ꯄꯥꯡꯊꯣꯛꯄ ꯃꯔꯨꯑꯣꯏꯕ ꯀꯨꯝꯍꯩ ꯑꯃꯅꯤ ꯃꯁꯤꯒꯤ ꯅꯨꯃꯤꯠ ꯑꯁꯤꯗ ꯑꯩꯈꯣꯏꯅ ꯂꯛꯁꯃꯤꯕꯨ ꯏꯔꯥꯠ ꯊꯧꯅꯤꯖꯗꯨꯅ ꯌꯨꯝꯗ ꯃꯩ ꯄꯔꯦꯡ ꯄꯔꯦꯡ ꯊꯥꯟꯗꯨꯅ ꯑꯊꯨꯝ ꯑꯍꯥꯎ ꯀꯠ ꯏꯃꯥ ꯂꯛꯁꯃꯤꯗ ꯈꯨꯔꯨꯝꯖꯗꯨꯅ ꯋꯥꯠꯇ ꯄꯥꯗꯕ ꯑꯃꯗꯤ ꯂꯟ ꯊꯨꯝ ꯄꯤꯅꯕꯤꯌꯨ ꯍꯥꯏꯗꯨꯅ ꯈꯨꯔꯨꯝꯖꯕ ꯑꯗꯨꯒꯨꯝꯕ ꯃꯔꯨꯑꯣꯏꯕ ꯀꯨꯝꯍꯩ ꯑꯃꯅꯤ ꯑꯁꯤꯇꯁꯨ ꯅꯠꯇꯅ ꯏꯗ ꯍꯥꯏꯕꯁꯤꯅ ꯑꯩꯈꯣꯏ ꯃꯨꯁꯂꯤꯝ ꯖꯥꯇꯤꯁꯤꯡꯒꯤ ꯌꯥꯝꯅ ꯃꯔꯨꯑꯣꯏꯕ ꯀꯨꯝꯍꯩ ꯑꯃꯅꯤ ꯃꯁꯤꯗ ꯑꯩꯈꯣꯏꯅ ꯏꯁꯣꯔ ꯑꯗꯨꯕꯨ ꯆꯦꯠꯅ ꯈꯨꯔꯨꯝꯖꯗꯨꯅ ꯑꯐꯕ ꯅꯨꯡꯉꯥꯏ ꯑꯣꯏꯅꯕꯒꯤꯗꯃꯛꯇ ꯊꯧꯅꯤꯖꯕ ꯃꯔꯨꯑꯣꯏꯕ ꯀꯨꯝꯍꯩ ꯑꯃꯅꯤ